ꯁ꯭ꯀꯨꯜ ꯀꯣꯂꯦꯖꯁꯤꯡꯗ ꯕꯤꯒ꯭ꯌꯥꯅꯤꯛꯀꯤ ꯑꯣꯏꯕ ꯑꯗꯨꯝ ꯇꯝꯕꯤ ꯑꯩꯈꯣꯏꯗ ꯂꯥꯏꯔꯤꯛꯇ ꯕꯤꯒ꯭ꯌꯥꯅꯤꯛ ꯃꯌꯥꯝꯒꯤ ꯋꯥꯔꯤ ꯃꯌꯥꯝ ꯑꯃ ꯂꯥꯏꯔꯤꯛꯇ ꯑꯗꯨꯝ ꯑꯣꯖꯥꯁꯤꯡꯅ ꯇꯥꯛꯄꯤ ꯑꯗꯣ ꯑꯩꯅ ꯈ꯭ꯋꯥꯏꯗꯒꯤ ꯁꯨꯝ ꯑꯣꯖꯥꯁꯤꯡꯅ ꯇꯥꯛꯄꯤꯕ ꯊꯦꯡꯅꯖꯕꯗ ꯑꯦ ꯄꯤ ꯖꯦ ꯑꯕꯗꯨꯜ ꯀꯂꯥꯝ ꯕꯤꯒ꯭ꯌꯥꯅꯤꯛꯁꯤꯡꯒꯤ ꯃꯅꯨꯡꯗ ꯔꯃꯥꯅꯟꯖꯟ ꯔꯃꯥꯅꯟꯖꯟ ꯁꯤ ꯚꯤ ꯔꯝꯃꯟ ꯍꯥꯏꯔꯤꯕꯁꯤꯡꯁꯤ ꯑꯣꯖꯥꯁꯤꯡꯅ ꯇꯥꯛꯄꯗ ꯑꯩ ꯌꯥꯝ ꯄꯨꯛꯅꯤꯡ ꯆꯪꯅ ꯑꯗꯨꯝ ꯇꯥꯖꯩ ꯕꯤꯒ꯭ꯌꯥꯅꯤꯛꯁꯤꯡꯒꯤ ꯃꯣꯏ ꯑꯍꯨꯝꯁꯤꯒꯤ ꯃꯅꯨꯡꯗꯒꯤ ꯑꯩꯅ ꯈ꯭ꯋꯥꯏꯗꯒꯤ ꯄꯥꯝꯖꯕꯗꯤ ꯑꯦ ꯄꯤ ꯖꯦ ꯑꯕꯗꯨꯜ ꯀꯂꯥꯝꯁꯤ ꯑꯗꯨꯝ ꯕꯤꯒ꯭ꯌꯥꯅꯤꯛꯁꯤꯡꯒꯤ ꯃꯅꯨꯡꯗ ꯑꯩꯅ ꯈ꯭ꯋꯥꯏꯗꯩ ꯄꯥꯝꯖꯩ ꯃꯔꯝꯗꯤ ꯃꯍꯥꯛ ꯂꯥꯏꯔꯤꯕ ꯏꯃꯨꯡ ꯑꯃꯗ ꯄꯣꯛꯂꯛꯏ ꯑꯃꯁꯨꯡ ꯍꯣꯠꯅꯕ ꯌꯥꯝꯅ ꯀꯟꯕ ꯏꯃꯨꯡꯅꯤ ꯑꯃꯁꯨꯡ ꯚꯥꯔꯠꯀꯤ ꯑꯣꯏꯅ ꯅ꯭ꯌꯨꯀ꯭ꯂꯤꯌꯥꯔ ꯃꯤꯁꯥꯏꯟ ꯃꯌꯥꯝ ꯑꯃ ꯆꯥꯡꯌꯦꯡ ꯇꯧꯕꯒꯤꯗ ꯃꯥꯅ ꯃꯥꯅ ꯄꯨꯊꯣꯛꯄꯤꯔꯝꯃꯤ ꯑꯗꯨꯅ ꯃꯔꯝ ꯑꯣꯏꯔꯀꯥꯟꯗ ꯑꯩꯅ ꯑꯦ ꯄꯤ ꯖꯦ ꯑꯕꯗꯨꯜ ꯀꯂꯥꯝꯁꯦ ꯕꯤꯒ꯭ꯌꯥꯅꯤꯛꯁꯤꯡꯒꯤ ꯃꯅꯨꯡꯗ ꯈ꯭ꯋꯥꯏꯗꯒꯤ ꯄꯥꯝꯖꯕ ꯃꯤꯁꯛ ꯑꯃꯅꯤ